ꯏꯝꯐꯥꯜ ꯋꯦꯁ ꯖꯤꯂꯥꯗ ꯃꯔꯨꯑꯣꯏꯕ ꯏꯟꯗꯁꯇ꯭ꯔꯤꯁꯤꯡ ꯑꯃꯁꯨꯡ ꯁꯦꯟꯃꯤꯠꯂꯣꯟ ꯄꯨꯈꯠꯄꯁꯤꯡꯗ ꯁꯔꯕꯤꯁ ꯁꯦꯛꯇꯔꯗ ꯍꯥꯏꯔꯁꯨ ꯑꯩꯈꯣꯏꯒꯤ ꯗꯤꯂꯤꯕꯔꯤ ꯁꯔꯕꯤꯁꯀꯨꯝꯕ ꯂꯩꯔꯦ ꯑꯗꯒꯤ ꯂꯤꯛꯂꯥ ꯂꯤꯛꯂꯥꯒꯤꯗꯁꯨ ꯂꯩꯔꯦ ꯋꯥꯇꯔꯒꯤꯗꯁꯨ ꯂꯩꯔꯦ ꯑꯗꯒꯤ ꯀꯦꯐꯦꯒꯨꯝꯕ ꯍꯥꯡꯕꯒꯤ ꯁꯔꯕꯤꯁꯀꯩꯀꯥꯁꯨ ꯌꯥꯝꯅ ꯂꯩꯔꯦ ꯑꯗꯒꯤ ꯑꯩꯈꯣꯏꯒꯤ ꯑꯣꯟꯇꯔꯄ꯭ꯔꯅꯔꯒꯨꯝꯕ ꯑꯣꯏꯅꯤꯡꯕ ꯑꯣꯏꯔꯛꯄ ꯑꯗꯒꯤ ꯂꯩꯕꯁꯨ ꯃꯌꯥꯝ ꯑꯃ ꯎꯔꯦ ꯑꯗꯒꯤ ꯑꯩꯈꯣꯏꯒꯤ ꯙꯨꯛ ꯁꯥꯕ ꯑꯗꯒꯤ ꯏꯀꯣ ꯐ꯭ꯔꯦꯟꯂꯤ ꯑꯣꯏꯕ ꯄꯦꯟ ꯄꯦꯟꯁꯤꯜꯒꯨꯝꯕ ꯁꯥꯕ ꯃꯅꯤꯡꯗ ꯁꯤꯠ ꯍꯥꯞꯄ ꯃꯌꯥꯝ ꯑꯃ ꯊꯣꯛꯂꯛꯑꯦ ꯑꯗꯒꯤ ꯕꯦꯝꯕꯨ ꯋꯥꯔꯛꯁꯀꯨꯝꯕ ꯑꯗꯒꯤ ꯁꯃꯣꯜ ꯁ꯭ꯀꯦꯜ ꯏꯟꯗꯁꯇ꯭ꯔꯤꯒꯤꯗꯁꯨ ꯃꯈꯜ ꯃꯈꯥ ꯃꯌꯥꯝ ꯑꯃ ꯊꯣꯛꯂꯛꯑꯦ ꯑꯗꯒꯤ ꯑꯩꯈꯣꯏꯒꯤ ꯏꯟꯁꯇꯒ꯭ꯔꯥꯝꯒꯨꯝꯕꯗꯒꯤ ꯄꯣꯠꯆꯩꯒꯨꯝꯕ ꯆꯦꯟꯕꯒꯤ ꯌꯥꯕꯒꯤ ꯁꯨ ꯊꯣꯛꯂꯛꯑꯦ